ꯔꯤꯁꯣꯔꯁ ꯔꯤꯁꯣꯔꯁꯀꯤ ꯑꯋꯥꯠꯄꯁꯤꯡ ꯂꯩꯕꯅ ꯑꯩꯈꯣꯏ ꯁꯦꯟꯊꯨꯝꯒꯤ ꯄꯩꯁꯥ ꯅꯨꯡꯁꯥꯒꯤ ꯑꯋꯥꯠꯄ ꯂꯩꯕꯅ ꯑꯩꯈꯣꯏ ꯁꯤꯟꯃꯤꯠꯂꯣꯟ ꯂꯩꯇꯕꯅ ꯑꯩꯈꯣꯏ ꯑꯩꯈꯣꯏ ꯀꯩ ꯍꯥꯏꯅꯤ ꯑꯋꯥꯕ ꯀꯌꯥ ꯑꯃꯗꯤ ꯃꯥꯏꯌꯣꯛꯅꯍꯜꯂꯦ ꯑꯗꯨꯒ ꯑꯩꯈꯣꯏꯒꯤ ꯀꯔꯤ ꯍꯥꯏꯅꯤ ꯑꯩꯈꯣꯏꯒꯤ ꯚꯦꯛꯁꯤꯅꯦꯁꯟꯒꯤ ꯀꯥꯞꯄꯁꯤꯁꯨ ꯑꯩꯈꯣꯏꯒꯤ ꯄ꯭ꯔꯥꯏꯚꯦꯠꯇ ꯀꯥꯞꯅꯩ ꯄꯩꯁꯥ ꯅꯨꯡꯁꯥ ꯑꯩꯈꯣꯏꯒꯤ ꯁꯦꯟꯊꯣꯛ ꯂꯝꯕꯤ ꯂꯩꯇꯕꯅ ꯒꯣꯔꯃꯦꯟꯒꯤ ꯀꯥꯞꯄ ꯁꯤꯗꯩꯗ ꯑꯩꯈꯣꯏꯒꯤ ꯒꯣꯔꯃꯦꯟꯒꯤꯗꯤ ꯃꯁꯤꯡ ꯐꯤꯛꯁ ꯃꯤ ꯃꯁꯤꯡ ꯑꯁꯨꯛ ꯀꯥꯞꯀꯗꯕꯅꯤ ꯍꯥꯏꯕꯒꯤ ꯔꯨꯜ ꯑꯃ ꯂꯩꯕꯅꯤꯅ ꯑꯩꯈꯣꯏ ꯃꯇꯤꯛ ꯆꯥꯅ ꯚꯦꯛꯁꯤꯅꯦꯁꯟ ꯀꯥꯞꯄꯒꯤ ꯈꯨꯗꯣꯡꯆꯥꯕ ꯂꯩꯈꯤꯗꯦ